ꯀꯣꯂꯦꯁꯀꯤ ꯗꯤꯒ꯭ꯔꯤ ꯂꯣꯏꯕ ꯃꯤ ꯂꯣꯏꯕ ꯑꯩꯅ ꯈꯪꯕ ꯃꯤꯑꯣꯏ ꯂꯩ ꯃꯈꯣꯏ ꯃꯈꯣꯏꯁꯤꯡ ꯑꯗꯣ ꯃꯁꯥꯒꯤ ꯃꯦꯔꯤꯠꯁꯨ ꯂꯩꯖꯔꯦ ꯑꯗꯨꯒ ꯑꯉꯥꯡ ꯑꯣꯏꯔꯤꯉꯩꯗꯒꯤꯁꯨ ꯃꯈꯣꯏ ꯂꯥꯏꯔꯤꯛ ꯐꯅ ꯑꯗꯨꯝ ꯍꯧꯔꯛꯄ ꯃꯤꯑꯣꯏ ꯉꯥꯛꯇꯅꯤ